ꯍꯜꯂꯣ

ꯍꯥꯏꯕꯤꯔꯛꯑꯣ ꯑꯥ ꯃꯥꯅꯦ ꯑꯥ ꯍꯣꯏ ꯍꯥꯏꯕꯤꯔꯛꯑꯣ ꯎꯝ ꯑꯥ ꯁꯉꯥꯏ ꯐꯦꯁꯇꯤꯚꯦꯜꯁꯦ ꯆꯍꯤ ꯈꯨꯗꯤꯡꯒꯤ ꯅꯕꯦꯝꯕꯔꯒꯤ ꯋꯥꯟꯗꯒꯤꯅ ꯅꯕꯦꯝꯕꯔꯒꯤ ꯇꯦꯟꯕꯣꯛꯅꯦ ꯆꯍꯤ ꯈꯨꯗꯤꯡꯒꯤ ꯁꯉꯥꯏ ꯐꯦꯁꯇꯤꯚꯦꯜꯁꯤ ꯅꯕꯦꯝꯕꯔꯒꯤ ꯀꯩꯅꯣꯗꯒꯤꯅ ꯅꯕꯦꯝꯕꯔ ꯇ꯭ꯋꯦꯟꯇꯤ ꯋꯥꯟꯗꯒꯤꯅ ꯗꯤꯁꯦꯝꯕꯔꯒꯤ ꯅꯕꯦꯝꯕꯔꯒꯤ ꯗꯦꯠ ꯊꯥꯔꯇꯤꯒꯨꯝꯕꯒꯤ ꯅꯨꯃꯤꯠ ꯇꯔꯥꯅꯤ ꯄꯥꯡꯊꯣꯛꯑꯦꯕ ꯁꯉꯥꯏ ꯁꯉꯥꯏ ꯐꯦꯁꯇꯤꯚꯦꯜꯁꯦ ꯆꯍꯤ ꯈꯨꯗꯤꯡꯒꯤ ꯁꯤꯗ ꯁꯉꯥꯏ ꯐꯦꯁꯇꯤꯚꯦꯜꯁꯤꯗ ꯁꯤꯗ ꯃꯐꯝꯁꯦ ꯃꯅꯤꯄꯨꯔꯒꯤ ꯃꯐꯝ ꯎꯈ꯭ꯔꯨꯜ ꯑꯗꯒꯤ ꯃꯣꯏꯔꯥꯡ ꯂꯣꯛꯇꯥꯛ ꯂꯣꯝꯗꯁꯨ ꯄꯥꯡꯊꯣꯛꯑꯦ ꯁꯉꯥꯏ ꯐꯦꯁꯇꯤꯚꯦꯜꯁꯦ ꯑꯗꯒꯤ ꯃꯔꯨ ꯑꯣꯏꯅ ꯁꯉꯥꯏ ꯐꯦꯁꯇꯤꯚꯦꯜꯒꯤ ꯄꯥꯡꯊꯣꯛ ꯐꯝꯁꯤꯅ ꯑꯩꯈꯣꯏ ꯏꯝꯐꯥꯜꯒꯤ ꯀꯣꯅꯨꯡꯃꯥꯡꯒꯤ ꯍꯞꯇꯥ ꯀꯥꯡꯖꯩꯕꯨꯡ ꯍꯥꯏꯕꯗꯣ ꯏꯝꯐꯥꯜꯁꯤꯗ ꯄꯥꯡꯊꯣꯛꯀꯅꯤ ꯑꯗꯨꯒ ꯃꯥꯒꯤ ꯑꯦꯟꯇꯔꯇꯦꯟꯃꯦꯟ ꯄ꯭ꯔꯣꯒ꯭ꯔꯥꯝ ꯑꯣꯏꯅ ꯅꯨꯃꯤꯗꯥꯡ ꯈꯨꯗꯤꯡꯒꯤ ꯃꯣꯏꯒꯤ ꯁꯣ ꯃꯌꯥꯝ ꯑꯃ ꯍꯥꯏꯇꯥꯔꯦ ꯑꯗꯩꯁꯨ ꯃꯅꯤꯄꯨꯔꯒꯤ ꯑꯣꯏꯕ ꯀꯜꯆꯔꯒꯤ ꯑꯣꯏꯕ ꯑꯗꯒꯤ ꯐꯤꯜꯃꯒꯤ ꯑꯣꯏꯕ ꯗ꯭ꯔꯃꯥ ꯀꯩꯀꯥꯁꯨ ꯃꯌꯥꯝꯁꯨ ꯎꯠꯀꯅꯦꯕ ꯑꯗꯨꯗ ꯑꯗꯨꯗ ꯅꯪꯅ ꯄꯥꯝꯃꯒꯗꯤ ꯉꯁꯥꯏ ꯎꯈ꯭ꯔꯨꯜꯂꯣꯝꯗ ꯁꯉꯥꯏ ꯐꯦꯁꯇꯤꯚꯦꯜꯁꯦ ꯆꯠꯂꯁꯨ ꯌꯥꯏ ꯎꯈ꯭ꯔꯨꯜꯂꯣꯝ ꯆꯠꯄꯁꯤꯅ ꯉꯁꯥꯏꯒꯤ ꯍꯥꯏꯕꯤꯔꯛꯑꯣ

ꯃꯐꯝꯗꯣ ꯂꯥꯛꯑ ꯀꯛꯑꯁꯨ ꯌꯥꯏ ꯅꯪꯅ ꯑꯣꯟꯂꯥꯏꯟꯗ ꯁꯉꯥꯏ ꯐꯦꯁꯇꯤꯚꯦꯜꯒꯤ ꯋꯦꯕꯁꯥꯏꯠꯇꯨꯗ ꯆꯪꯉꯒ ꯅꯪꯅ ꯇꯤꯛꯀꯦꯠꯇꯨ ꯑꯣꯜꯔꯦꯗꯤ ꯍꯥꯟꯅ ꯕꯨꯀꯤꯡ ꯇꯧꯔꯁꯨ ꯌꯥꯏ ꯑꯗꯨꯒꯤꯗꯤ ꯑꯗꯨꯒꯤꯗꯤ ꯀꯩꯝꯇ ꯑꯀꯥꯏꯕ ꯂꯩꯇꯦ ꯑꯗꯨꯒꯤꯗꯤ

ꯁꯉꯥꯏ ꯐꯦꯁꯇꯤꯚꯦꯜꯗ ꯃꯔꯨ ꯑꯣꯏꯅ ꯏꯝꯐꯥꯜꯗ ꯇꯧꯔꯤꯁꯤꯅ ꯉꯁꯥꯏ ꯑꯩꯈꯣꯏ ꯍꯥꯏꯗꯣ ꯀꯜꯆꯔꯒꯤ ꯑꯣꯏꯕ ꯑꯩꯈꯣꯏꯒꯤ ꯁꯣ ꯃꯌꯥꯝ ꯂꯩꯗꯅ ꯉꯁꯥꯏꯒꯤ ꯇ꯭ꯔꯥꯏꯕꯦꯜ ꯃꯌꯥꯝ ꯇꯥꯔꯤꯁꯤꯒꯤ ꯁꯤꯒꯤ ꯃꯌꯥꯝꯁꯤꯒꯤ ꯃꯣꯏꯒꯤ ꯄ꯭ꯔꯣꯒ꯭ꯔꯥꯝ ꯃꯈꯜ ꯃꯈꯜ ꯃꯌꯥꯝ ꯇꯧꯋꯦꯕ ꯑꯗꯨꯒ ꯃꯐꯝꯁꯤ ꯏꯝꯐꯥꯜ ꯉꯥꯛꯇꯅ ꯅꯠꯇꯕꯤꯗ ꯎꯈ꯭ꯔꯨꯜꯂꯣꯝꯗ ꯆꯠꯂꯒꯅ ꯃꯣꯏꯔꯥꯡꯂꯣꯝ ꯆꯠꯂꯒꯅ ꯑꯩꯈꯣꯏꯒꯤ ꯑꯦꯗꯚꯦꯟꯆꯔ ꯏꯁꯄꯣꯔꯠꯁ ꯍꯥꯏꯇꯥꯔꯦ ꯑꯩꯈꯣꯏꯒꯤ ꯄꯦꯔꯥꯒ꯭ꯂꯥꯏꯗꯤꯡꯒꯨꯝꯕ ꯔꯤꯚꯔ ꯔꯥꯐꯇꯤꯡꯒꯨꯝꯕ ꯑꯗꯨꯝꯕꯒꯤꯁꯨ ꯃꯌꯥꯝ ꯑꯃ ꯌꯥꯎꯋꯦꯕ ꯑꯗꯒꯤ ꯑꯗꯒꯤ ꯕꯣꯠ ꯔꯦꯁꯤꯡꯒꯨꯝꯕ ꯑꯗꯨꯁꯨ ꯃꯌꯥꯝ ꯑꯃ ꯎꯠꯂꯦ ꯁꯉꯥꯏ ꯐꯦꯁꯇꯤꯚꯦꯜꯁꯦ ꯑꯗꯒꯤ ꯇ꯭ꯔꯦꯛꯀꯤꯡ ꯆꯠꯂꯒ ꯑꯗꯨꯝ ꯆꯤꯡꯗ ꯇꯦꯟꯠ ꯈꯜꯂꯒ ꯂꯩꯕ ꯈꯣꯠꯄ ꯂꯦꯛꯄꯒꯤ ꯈꯣꯠꯄꯒꯤ ꯑꯗꯨꯝꯕꯁꯨ ꯂꯩ ꯑꯗꯣ ꯅꯪ ꯆꯪꯉꯦ ꯆꯥꯕ ꯊꯛꯄꯒꯤꯗꯨ ꯃꯈꯜ ꯃꯈꯜꯒꯤ ꯃꯐꯝ ꯌꯥꯝ ꯐꯪꯉꯦ ꯃꯐꯝ ꯈꯨꯗꯤꯡꯃꯛꯇ ꯁꯉꯥꯏ ꯐꯦꯁꯇꯤꯚꯦꯜꯗꯨꯒꯤ ꯇꯧꯔꯤꯕꯒꯤ ꯃꯐꯝ ꯈꯨꯗꯤꯡꯃꯛꯇꯨꯗ ꯑꯗꯨꯝ ꯆꯥꯅ ꯊꯛꯅꯕ ꯑꯗꯒꯤ ꯃꯈꯜ ꯃꯈꯜ ꯍꯥꯏꯇꯥꯔꯦ ꯑꯩꯈꯣꯏꯒꯤ ꯃꯤ ꯀꯃꯨꯅꯤꯇꯤ ꯃꯌꯥꯝꯒꯤ ꯃꯣꯏꯒꯤ ꯐꯖ ꯑꯐ ꯑꯐ ꯐꯖ ꯐꯖꯕ ꯀ꯭ꯌꯨꯁꯤꯟ ꯃꯌꯥꯝ ꯑꯃꯁꯨ ꯑꯗꯨꯝ ꯐꯪꯉꯦ ꯃꯣꯏꯒꯤ ꯅꯪ ꯆꯥꯅꯤꯡꯕ ꯑꯗꯨꯝ ꯅꯟ ꯚꯦꯁꯇꯒꯤ ꯍꯧꯔꯒꯅ ꯚꯦꯖꯤꯇꯦꯔꯤꯌꯟꯕꯣꯛ ꯃꯣꯏꯒꯤ ꯑꯗꯨꯝ ꯄꯨꯂꯞ ꯑꯗꯒꯤ ꯐꯦꯁꯤꯂꯤꯇꯤꯗꯤ ꯏꯁꯥ ꯏꯁꯥꯅ ꯕꯨꯛ ꯇꯧꯖꯒꯗꯧꯅꯦ ꯑꯗꯨꯗꯤ ꯉꯁꯥꯏꯒꯤ ꯅꯪꯅ ꯑꯗꯨꯝꯕꯒꯤ ꯂꯩꯒꯦ ꯍꯥꯏꯔꯒꯅ ꯑꯩꯈꯣꯏꯒꯤ ꯏꯝꯐꯥꯜꯒꯤꯗ ꯍꯣꯇꯦꯜ ꯅꯨꯡꯉꯥꯏ ꯅꯨꯡꯉꯥꯏꯕ ꯂꯩꯔꯤ ꯀ꯭ꯂꯥꯁꯤꯛ ꯍꯣꯇꯦꯜꯗ ꯀ꯭ꯂꯥꯁꯤꯛ ꯒ꯭ꯔꯥꯟꯗꯦ ꯑꯗꯒꯤ ꯏꯝꯐꯥꯜ ꯍꯣꯇꯦꯜ ꯂꯩ ꯇꯝꯐꯥ ꯍꯣꯇꯦꯜ ꯂꯩ ꯑꯗꯒꯤ ꯁꯉꯥꯏ ꯀꯟꯇꯤꯅꯦꯟꯇꯦꯜ ꯑꯗꯨꯝꯕ ꯃꯌꯥꯝ ꯂꯩ ꯑꯗꯨꯗ ꯑꯗꯨꯝ ꯕꯨꯛ ꯇꯧꯕꯗ ꯑꯗꯨꯝ ꯐꯪꯒꯅꯤ ꯑꯗꯣ ꯃꯤ ꯌꯥꯝ ꯆꯤꯟꯕꯅꯤꯅ ꯍꯥꯟꯅ ꯑꯦꯗꯚꯥꯟꯁ ꯕꯨꯀꯤꯡ ꯇꯧꯔꯒ ꯍꯣꯇꯦꯜꯉꯩꯗꯨꯗ ꯕꯦꯗ ꯂꯩꯔꯤꯕ꯭ꯔꯥ ꯂꯩꯇꯕ꯭ꯔꯥ ꯍꯥꯏꯕꯗꯨꯁꯨ ꯍꯥꯏꯐꯦꯠ ꯃꯣꯏꯒꯤ ꯋꯦꯕꯁꯥꯏꯠ ꯆꯪꯉꯒ ꯆꯦꯛ ꯇꯧꯕꯤꯌꯨ ꯑꯗꯨꯃꯥꯏꯅ ꯑꯇꯩ ꯀꯩꯀꯩ ꯍꯣꯏ ꯐꯔꯦ ꯐꯔꯦ ꯑꯗꯨ

ꯍꯣꯏ ꯍꯣꯏ ꯎꯝ ꯐꯔꯦ ꯐꯔꯦ ꯑꯗꯨꯗꯤ